ꯑꯥ ꯑꯥ ꯍꯥꯏꯕꯤꯌꯨ ꯍꯥꯏꯕꯤꯌꯨ ꯀꯔꯝꯄ ꯗꯤꯖꯥꯏꯟ ꯄꯥꯝꯒꯦ ꯑꯥ ꯑꯥ ꯑꯥ ꯂꯩꯅꯤ ꯂꯩꯅꯤ ꯌꯥꯅꯤ ꯌꯥꯅꯤ ꯑꯗꯣ ꯑꯗꯨꯒꯨꯝꯕꯒꯤꯁꯤ ꯍꯦꯔꯣ ꯂꯩ ꯀꯦꯞꯇꯦꯟ ꯂꯩ ꯑꯗꯨꯒꯨꯝꯕ ꯌꯥꯝꯅ ꯐꯣꯔ ꯊꯥꯎꯖꯟ ꯁꯝꯊꯤꯡ ꯂꯩꯕ ꯂꯩꯑꯦ ꯑꯗꯨꯒ ꯁꯤꯛꯁ ꯊꯥꯎꯖꯟ ꯄꯤꯕꯁꯨ ꯂꯩꯑꯦ ꯑꯗꯣ ꯁꯣꯝꯅ ꯐꯥꯏꯐ ꯊꯥꯎꯖꯜ ꯂꯩ ꯍꯥꯏꯕꯅꯤꯅ ꯑꯗꯨꯒꯤ ꯑꯦꯕꯔꯦꯖꯇꯁꯨ ꯂꯦꯗꯤꯕꯥꯔꯠꯇ ꯂꯩꯒꯅꯤ ꯑꯗꯨ ꯄꯥꯝꯖꯔꯒꯗꯤ

ꯑꯥ ꯑꯇꯥꯡꯕꯒ ꯀ꯭ꯋꯥꯂꯤꯇꯤ ꯆꯞ ꯃꯥꯟꯅꯕꯅꯦ ꯌꯥꯝ ꯊꯤꯅ ꯐꯕꯅꯦ ꯃꯌꯥꯝꯅꯁꯨ ꯌꯥꯝ ꯄꯥꯝꯅꯕ ꯏꯁꯥꯗ ꯌꯥꯝ ꯋꯥꯗꯕ ꯃꯁꯛꯁꯨ ꯌꯥꯝ ꯐꯖꯕ ꯄꯣꯠ ꯑꯃ ꯑꯣꯏꯗꯣꯏꯅꯦ ꯀ꯭ꯋꯥꯂꯤꯇꯤ ꯌꯥꯝ ꯂꯤꯡꯕ ꯄꯣꯠ ꯑꯣꯏꯗꯣꯏꯅꯦ ꯄꯥꯝꯕꯤꯔꯒꯗꯤ ꯑꯗꯨꯝ ꯂꯧꯕ ꯌꯥꯅꯤ ꯍꯣꯏ ꯂꯥꯛꯄꯤꯔꯣ ꯁꯣꯏꯗꯅ ꯑꯗꯨꯝ ꯂꯧꯕ ꯌꯥꯅꯤ ꯍꯣꯏ ꯍꯣꯏ ꯍꯣꯏ